ꯑꯩꯈꯣꯏꯅ ꯃꯨꯔꯇꯤ ꯍꯥꯏꯕꯗꯨꯗꯤ ꯁꯥꯕꯗꯤ ꯍꯩꯖꯗꯦ ꯑꯗꯨꯒ ꯑꯩꯈꯣꯏꯒꯤ ꯆꯦꯛ ꯁꯥꯕ ꯑꯩꯈꯣꯏꯒꯤ ꯍꯧꯖꯤꯛ ꯍꯧꯖꯤꯛ ꯆꯦꯛꯀꯣꯟꯗ ꯇꯧꯔꯤꯕ ꯕ꯭ꯔꯤꯛ ꯐꯤꯜ ꯃꯦꯆꯤꯟꯅ ꯁꯥꯕ ꯍꯥꯏꯕꯗꯨꯃꯛꯇꯤ ꯑꯗꯨꯃꯗꯤ ꯈꯤꯇꯪ ꯈꯪꯖꯩ ꯃꯔꯝꯗꯤ ꯆꯦꯛ ꯁꯥꯕꯗ ꯌꯥꯝꯅ ꯍꯩꯇ꯭ꯔꯤꯉꯥꯏꯒꯤ ꯃꯃꯥꯡꯗ ꯑꯩꯈꯣꯏꯒꯤ ꯑꯣꯖꯥꯁꯤꯡꯅ ꯇꯝꯕꯤꯕꯗ ꯑꯩꯈꯣꯏꯒꯤ ꯃꯦꯆꯤꯟꯒꯤ ꯁꯦꯝ ꯁꯥꯕꯒꯤ ꯑꯗꯒꯤ ꯆꯦꯛꯁꯦ ꯄꯩꯕ ꯈꯣꯠꯄ ꯑꯗꯨꯒꯨꯝꯕ ꯁꯦꯝ ꯁꯥꯕꯩꯗ ꯌꯥꯝꯅ ꯑꯆꯧꯕ ꯈꯨꯗꯣꯡ ꯆꯥꯗꯕ ꯄꯣꯛꯏ ꯑꯗꯨꯕꯨ ꯈꯔ ꯂꯩꯔꯒꯗꯤ ꯑꯗꯨꯝ ꯁꯦꯝ ꯁꯥꯕꯗꯨ ꯍꯩꯔꯛꯏ ꯃꯗꯨꯒꯤ ꯌꯥꯝꯅ ꯑꯋꯥꯕ ꯍꯥꯏꯔꯒꯗꯤ ꯑꯩꯈꯣꯏꯒꯤ ꯆꯦꯛ ꯑꯩꯈꯣꯏꯒꯤ ꯃꯥꯟꯅꯍꯟꯕ ꯁꯤ ꯌꯥꯝꯅ ꯑꯋꯥꯕ ꯑꯣꯏ ꯃꯗꯨꯒꯤ ꯏꯟꯆꯤꯒꯤ ꯑꯗꯒꯤ ꯑꯣꯟꯕ ꯈꯣꯠꯄ ꯑꯗꯒꯤ ꯆꯥꯎꯕ ꯄꯤꯛꯄ ꯑꯗꯒꯤ ꯑꯗꯨꯝꯕꯗꯨꯗ ꯌꯥꯝꯅ ꯑꯋꯥꯕ ꯊꯦꯡꯅꯖꯩ ꯑꯗꯨꯒ ꯑꯇꯩ ꯑꯇꯩ ꯍꯩꯇ꯭ꯔꯤꯉꯥꯏ ꯃꯇꯝꯗꯗꯤ ꯌꯥꯝꯅ ꯈꯨꯗꯣꯡ ꯆꯥꯗꯕ ꯑꯣꯏ